ꯍꯧꯖꯤꯛ ꯃꯇꯝꯒꯤ ꯑꯉꯥꯡꯁꯤꯡꯁꯦ ꯑꯌꯥꯝꯕꯅ ꯃꯄꯥꯟꯗ ꯊꯣꯛꯂꯒ ꯂꯝꯄꯥꯛꯇ ꯊꯣꯛꯂꯒ ꯆꯦꯜꯂꯒ ꯆꯣꯡꯂꯒ ꯁꯥꯟꯅꯗ꯭ꯔꯦ ꯑꯌꯥꯝꯕꯅ ꯃꯣꯕꯥꯏꯟꯗ ꯑꯦꯂꯦꯛꯇ꯭ꯔꯣꯅꯤꯛ ꯒꯦꯝ ꯑꯌꯥꯝꯕꯅ ꯁꯥꯟꯅꯔꯦ ꯍꯥꯏꯕꯗꯤ ꯃꯃꯤꯡ ꯈꯔ ꯄꯜꯂꯕꯗ ꯄꯕꯖꯤ ꯃꯣꯕꯥꯏꯜ ꯂꯤꯖꯦꯟ ꯐ꯭ꯔꯤ ꯐꯥꯌꯥꯔ ꯕꯦꯇꯜ ꯒ꯭ꯔꯥꯎꯟ ꯏꯁꯄꯤꯠ ꯒꯦꯝ ꯑꯁꯤꯅ ꯆꯤꯡꯕ ꯁꯥꯟꯅꯔꯦ ꯊꯥꯏꯅꯉꯥꯏꯗꯗꯤ ꯑꯗꯨꯝ ꯆꯦꯟ ꯆꯣꯡꯗꯨꯅ ꯃꯄꯥꯟꯗ ꯃꯥꯔꯕꯜ ꯁꯥꯟꯅꯕ ꯑꯗꯨꯝ ꯀꯥꯊꯠꯄꯤ ꯁꯥꯟꯅꯕ ꯀꯥꯕꯥꯗꯤ ꯁꯥꯟꯅꯕ ꯑꯁꯤꯅ ꯆꯤꯡꯕ ꯁꯥꯟꯅꯩ ꯍꯧꯖꯤꯛꯀꯤ ꯃꯇꯝꯗꯗꯤ ꯍꯥꯏꯔꯤꯕ ꯃꯁꯥꯟꯅꯁꯤꯡ ꯑꯁꯦ ꯑꯌꯥꯝꯕꯅ ꯁꯥꯟꯅꯗ꯭ꯔꯦ ꯏꯃꯨꯡꯗ ꯑꯗꯨꯝ ꯐꯝꯃꯒ ꯃꯣꯕꯥꯏꯜ ꯐꯣꯟꯗꯅ ꯑꯌꯥꯝꯕ ꯑꯣꯏꯅ ꯁꯥꯟꯅꯔꯦ